ꯑꯩꯅ ꯑꯩꯒꯤ ꯌꯨꯝꯗ ꯂꯥꯛꯄ ꯊꯨꯡꯉꯛꯄ ꯑꯩꯒꯤ ꯃꯔꯤ ꯃꯇꯥ ꯑꯩꯒꯤ ꯔꯤꯂꯦꯇꯤꯚꯁ ꯁꯤꯡ ꯅꯠꯇ꯭ꯔꯒ ꯑꯩꯒꯤ ꯈꯪꯅ ꯆꯥꯟꯅꯕ ꯄꯨꯝꯅꯃꯛꯄꯨ ꯑꯩꯅ ꯇꯔꯥꯝ ꯇꯔꯥꯝꯅ ꯑꯣꯛꯆꯩ ꯃꯣꯏ ꯂꯥꯛꯄ ꯃꯇꯝꯗ ꯃꯣꯏꯁꯤꯡꯁꯦ ꯀꯔꯥꯏꯗ ꯐꯝꯍꯟꯒꯅꯤ ꯐꯥꯔꯁꯇ ꯑꯩꯈꯣꯏꯁꯦ ꯑꯍꯥꯟꯕ ꯃꯛꯇꯗ ꯃꯣꯏꯒꯤ ꯐꯝꯐꯝ ꯍꯥꯟꯅ ꯑꯩꯈꯣꯏ ꯆꯪꯒꯅꯤ ꯋꯥꯔꯤ ꯋꯥꯇꯥꯏ ꯇꯧꯒꯅꯤ ꯃꯇꯨꯡꯗ ꯑꯩꯈꯣꯏꯅ ꯆꯥꯅ ꯊꯛꯅꯕ ꯀꯔꯤꯅꯣ ꯃꯣꯏ ꯑꯩꯈꯣꯏꯅ ꯀꯔꯤ ꯆꯥꯁꯤꯒꯦ ꯀꯩꯗꯧꯁꯤꯒꯦ ꯃꯤꯒꯤ ꯑꯄꯥꯝꯕꯁꯦ ꯑꯩꯈꯣꯏ ꯍꯪꯖꯩ ꯃꯤꯡ ꯀꯔꯤꯒꯨꯝꯕ ꯃꯥꯅ ꯀꯔꯤꯝꯇ ꯍꯥꯏꯔꯛꯇ꯭ꯔꯒꯁꯨ ꯑꯩꯈꯣꯏꯅ ꯀꯔꯤꯒꯨꯝꯕ ꯌꯨꯝꯗ ꯃꯤ ꯑꯃ ꯂꯥꯛꯑꯕꯅꯤꯅ ꯑꯩꯈꯣꯏꯅ ꯀꯔꯤꯒꯨꯝꯕ ꯑꯍꯥꯎꯕ ꯈꯔꯗꯤ ꯄꯤꯖꯐꯝ ꯊꯣꯛꯑꯦ ꯍꯥꯏꯕꯒꯤꯗꯃꯛꯇ ꯀꯔꯤꯒꯨꯝꯕ ꯑꯍꯥꯎꯕ ꯍꯥꯏꯕꯗꯤ ꯃꯥꯅ ꯃꯤꯠ ꯄꯥꯝꯕ꯭ꯔꯥ ꯚꯤꯖꯤꯇꯦꯕꯜ ꯄꯥꯝꯕ꯭ꯔꯥ ꯍꯥꯏꯕꯁꯤ ꯑꯩꯈꯣꯏꯅ ꯈꯪꯅꯕ ꯉꯥꯛꯇꯅꯦ ꯑꯗꯨꯝ ꯈꯪꯉꯦ ꯈꯪꯕ ꯃꯤꯗꯨꯗꯤ ꯑꯩꯈꯣꯏꯅ ꯃꯥꯗ ꯁꯤ ꯄꯥꯝꯕꯅꯦ ꯍꯥꯏꯕꯒꯤ ꯑꯗꯨꯒꯨꯝꯕ ꯑꯃ ꯈꯟꯂꯒ ꯑꯩꯈꯣꯏꯅ ꯑꯗꯨꯝ ꯊꯣꯡꯕ ꯊꯥꯛꯄ ꯇꯧꯖꯩ ꯑꯗꯨꯒ ꯃꯣꯏꯁꯦ ꯀꯔꯤꯒꯨꯝꯕ ꯑꯩꯈꯣꯏꯗ ꯂꯦꯛꯄ ꯌꯥꯎꯋꯦ ꯑꯗꯒꯤ ꯂꯦꯛꯄ ꯍꯥꯏꯕꯗꯤ ꯑꯩꯈꯣꯏꯗ ꯍꯣꯜ ꯇꯧꯔꯒ ꯂꯩꯔꯕ ꯐꯨꯗꯤꯡ ꯂꯣꯗꯤꯡ ꯄꯨꯟꯅ ꯇꯧꯔꯒ ꯂꯩꯕꯁꯤꯡꯁꯦ ꯃꯣꯏꯁꯤꯡꯁꯤꯗꯤ ꯑꯩꯈꯣꯏꯅ ꯇꯨꯝꯐꯝ ꯆꯥꯐꯝ ꯐꯖꯅ ꯃꯐꯝ ꯆꯥꯅ ꯇꯧꯖꯩ ꯇꯧꯔꯀꯥꯟꯗ ꯉꯁꯥꯏꯒꯤ ꯑꯩꯈꯣꯏꯅ ꯂꯩꯃꯤꯟꯅꯔ ꯋꯥꯔꯤ ꯋꯥꯇꯥꯏ ꯀꯨꯏꯅ ꯁꯥꯟꯅꯔꯨꯗꯕ ꯀꯨꯏꯅꯗꯒꯤ ꯃꯃꯥꯡꯗ ꯎꯅꯈꯤꯕ ꯃꯤ ꯃꯌꯥꯝ ꯏꯃꯨꯡ ꯃꯅꯨꯡꯒꯤ ꯔꯤꯂꯦꯇꯤꯚ ꯑꯣꯏꯔꯁꯨ ꯑꯇꯣꯞꯄ ꯂꯝꯁꯤꯡꯗ ꯂꯩꯔꯤꯕ ꯃꯌꯥꯝ ꯃꯣꯏꯁꯤꯡꯗꯨ ꯂꯥꯛꯀꯥꯟꯗ ꯃꯇꯝ ꯃꯇꯝꯒꯤ ꯑꯣꯏꯕ ꯋꯥꯔꯤ ꯋꯥꯇꯥꯏ ꯇꯧꯗꯨꯅ ꯌꯥꯝ ꯅꯨꯡꯉꯥꯏꯅ ꯑꯩꯈꯣꯏꯁꯦ ꯑꯃꯒ ꯑꯃꯒ ꯅꯨꯡꯁꯤꯅꯕꯁꯨ ꯍꯦꯟꯒꯠꯂꯦ ꯑꯩꯒꯤ ꯃꯐꯝ ꯑꯩꯒꯤ ꯏꯅꯥꯛꯇ ꯂꯥꯛꯑ ꯀꯥꯟꯗꯁꯨ ꯃꯥꯅ ꯑꯩꯉꯣꯟꯗ ꯑꯩꯒꯤ ꯃꯥꯒꯤ ꯋꯥꯔꯤ ꯇꯝꯕ ꯑꯩꯅꯁꯨ ꯃꯥꯒꯤ ꯋꯥꯔꯤ ꯇꯝꯕ ꯍꯧꯈꯤꯕ ꯃꯌꯥꯝꯗꯨꯁꯨ ꯅꯤꯡꯁꯤꯡꯉ ꯀꯥꯟꯗ ꯑꯩꯈꯣꯏꯁꯦ ꯌꯥꯝꯅ ꯄꯨꯟꯁꯤꯁꯦ ꯅꯨꯡꯁꯤꯅꯤꯡꯉꯥꯏ ꯑꯣꯏꯕ ꯑꯗꯨꯒꯨꯝꯕꯁꯨ ꯐꯥꯎꯋꯦ ꯑꯗꯨꯅ ꯃꯣꯏ ꯁꯤꯡꯁꯤꯒꯤꯗꯃꯛꯇ ꯑꯩꯅ ꯊꯣꯡ ꯊꯥꯛꯇꯅ ꯑꯩꯒꯤ ꯂꯩꯖꯕ ꯈꯔꯗꯨꯅ ꯇꯔꯨ ꯇꯅꯥꯟꯅ ꯄꯤꯖꯕꯗꯨꯅ ꯃꯥꯅꯁꯨ ꯌꯥꯝꯅ ꯄꯦꯟꯂꯦ ꯑꯩꯅ ꯇꯧꯔꯤꯕ ꯈꯔꯗꯨꯗ ꯃꯥꯅ ꯄꯦꯟꯕꯗꯨꯗ ꯑꯩꯁꯨ ꯍꯔꯥꯎꯕ ꯄꯣꯛꯑꯦ ꯑꯁꯤꯒꯨꯝꯕ ꯅꯨꯡꯁꯤ ꯆꯥꯟꯅꯕ ꯑꯩꯒꯤ ꯌꯨꯝꯗ ꯊꯨꯡꯕ ꯃꯤꯕꯨ ꯇꯔꯥꯝ ꯇꯔꯥꯝꯅ ꯇꯧꯕ ꯍꯥꯏꯕꯁꯤꯗꯤ ꯑꯩꯈꯣꯏ ꯃꯤꯑꯣꯏꯕ ꯑꯃ ꯑꯣꯏꯅ ꯑꯩꯈꯣꯏꯁꯨ ꯇꯧꯐꯝ ꯊꯣꯛꯑꯦ ꯈꯨꯗꯤꯡꯃꯛ ꯃꯤꯄꯨꯝ ꯈꯨꯗꯤꯡꯃꯛꯁꯨ ꯂꯥꯛꯏꯕ ꯃꯤꯁꯤꯡꯕꯨ ꯇꯔꯥꯝ ꯇꯔꯥꯝꯅ ꯇꯧꯕꯤꯌꯣ ꯍꯥꯏꯕꯁꯦ ꯑꯩꯒꯤ ꯃꯣꯠ ꯑꯣꯏꯅ ꯐꯣꯡꯗꯣꯛꯆꯒꯦ